ꯍꯜꯂꯣ ꯑꯩ ꯉꯁꯥꯏ ꯆꯥꯟꯗꯦꯜ ꯕꯖꯥꯔꯗ ꯄꯤꯖꯥ ꯑꯣꯔꯗꯔ ꯇꯧꯔꯝꯕ ꯃꯤꯗꯨꯅꯤ ꯑꯩ ꯑꯊꯨꯕ ꯃꯇꯝ ꯊꯕꯛ ꯑꯃ ꯂꯩꯕꯒꯤ ꯑꯩ ꯆꯥꯟꯗꯦꯜ ꯊꯥꯗꯣꯛꯂꯒ ꯑꯩ ꯀꯛꯆꯤꯡ ꯆꯠꯄꯅꯦ ꯑꯗꯣ ꯉꯁꯥꯏ ꯅꯪꯒꯤ ꯀꯣꯜꯁꯨ ꯑꯩ ꯄꯥꯏꯈꯠꯄ ꯉꯝꯍꯧꯗ꯭ꯔꯦ ꯃꯔꯝꯗꯤ ꯑꯩ ꯒꯥꯔꯤ ꯊꯧꯕꯒꯤ ꯑꯗꯣ ꯌꯥꯔꯗꯤ ꯁꯥꯔ ꯑꯩꯒꯤ ꯑꯣꯔꯗꯔꯗꯣ ꯅꯪ ꯀꯛꯆꯤꯡ ꯐꯥꯎꯕ ꯗꯤꯂꯤꯕꯔꯤ ꯇꯧꯕꯤꯌꯣ ꯃꯔꯝꯗꯤ ꯑꯩ ꯑꯩꯅ ꯆꯠꯄ ꯊꯕꯛꯁꯦ ꯌꯥꯝ ꯊꯦꯡꯒꯗꯧꯕ ꯃꯥꯜꯂꯦ ꯌꯥꯝ ꯀꯨꯏꯅ ꯆꯠꯀꯗꯧꯕ ꯃꯥꯜꯂꯦ ꯑꯗꯨꯒꯤ ꯑꯗꯨꯒꯤ ꯑꯩꯅ ꯑꯩꯒꯤ ꯑꯣꯔꯗꯔꯗꯣ ꯅꯪ ꯑꯩꯒꯤ ꯑꯩꯒꯤ ꯀꯛꯆꯤꯡ ꯐꯥꯎꯕ ꯗꯤꯂꯤꯕꯔꯤ ꯇꯧꯕꯤꯌꯣ ꯑꯩꯅ ꯅꯉꯣꯟꯗ ꯋꯥꯆꯦꯞꯇ ꯑꯩꯒꯤ ꯂꯣꯀꯦꯁꯟꯁꯨ ꯊꯥꯔꯛꯀꯦ ꯑꯗꯨꯒ ꯑꯗꯨꯒ ꯅꯪꯒꯤ ꯗꯤꯂꯤꯕꯔꯤ ꯆꯥꯔꯖꯁꯨ ꯑꯩꯅ ꯑꯦꯛꯁꯇ꯭ꯔꯥ ꯄꯤꯒꯦ ꯑꯩꯒꯤ ꯑꯩꯅ ꯑꯣꯔꯗꯔ ꯇꯧꯕꯁꯦ ꯑꯩ ꯑꯩꯈꯣꯏ ꯏꯕꯤꯅꯤꯡꯗ ꯐꯦꯃꯤꯂꯤ ꯒꯦꯗꯔ ꯑꯃ ꯂꯩꯕ ꯑꯗꯨꯒꯤ ꯑꯩꯒꯤ ꯑꯣꯔꯗꯔꯁꯨ ꯏꯝꯄꯣꯔꯇꯦꯟ ꯑꯣꯏꯕ ꯑꯗꯨꯒ ꯑꯩꯅ ꯍꯧꯖꯤꯛ ꯆꯠꯄꯁꯨ ꯑꯩꯒꯤ ꯊꯕꯛꯁꯨ ꯏꯝꯄꯣꯔꯇꯦꯟ ꯑꯣꯏꯕ ꯑꯗꯨꯒꯤ ꯑꯩꯒꯤ ꯑꯣꯔꯗꯔꯗꯣ ꯀꯦꯟꯁꯦꯜ ꯇꯧꯕꯁꯨ ꯌꯥꯗꯕ ꯑꯗꯨꯒꯤ ꯌꯥꯔꯗꯤ ꯅꯪ ꯑꯩꯒꯤ ꯑꯣꯔꯗꯔꯗꯣ ꯀꯛꯆꯤꯡ ꯐꯥꯎꯕ ꯗꯤꯂꯤꯕꯔꯤ ꯇꯧꯕꯤꯌꯣ ꯑꯩ ꯅꯪꯒꯤ ꯑꯩꯅ ꯅꯪꯉꯣꯟꯗ ꯋꯥꯆꯦꯞꯇ ꯑꯩꯒꯤ ꯂꯣꯀꯦꯁꯟꯁꯨ ꯊꯥꯔꯛꯀꯦ ꯑꯗꯨꯒ ꯑꯩꯒꯤ ꯐꯣꯟ ꯅꯝꯕꯔꯁꯨ ꯑꯁꯤ ꯐꯣꯟ ꯅꯝꯕꯔꯁꯤꯗ ꯅꯪꯅ ꯍꯣꯔꯦꯟ ꯀꯣꯜ ꯇꯧꯕꯤꯔꯛꯑꯣ